ꯍꯂꯣ ꯍꯥꯎ ꯇꯥꯏꯌꯦ ꯑꯧ ꯑꯥ ꯂꯤꯒꯤ ꯃꯣꯔꯥꯒꯀꯣ ꯑꯗꯒꯤ ꯆꯧꯀꯤꯁꯨ ꯂꯧꯖꯒꯦ ꯑꯗꯒꯤ ꯑꯩꯈꯣꯏ ꯃꯣꯔꯥꯗ ꯑꯋꯥꯡꯕꯗꯣ ꯑꯧ ꯑꯗꯒꯤ ꯉꯛꯁꯝꯒ ꯉꯥꯔꯒ ꯐꯝꯕꯗꯣ ꯑꯗꯨꯁꯨ ꯌꯥꯎꯕ ꯅꯠꯇ꯭ꯔꯣ ꯑꯧ ꯑꯗꯨꯒꯗꯣ ꯑꯗꯨꯁꯨ ꯎꯝ ꯍꯣꯏ ꯑꯥ ꯎꯝ ꯎꯝ ꯑꯥ ꯍꯣꯏ ꯑꯩ ꯑꯗꯨꯝ ꯎꯝ ꯑꯆꯧꯕꯗꯨꯗꯀꯣ ꯑꯥ ꯇꯦꯕꯜꯁꯨ ꯂꯧꯖꯒꯦ ꯂꯣꯏꯃꯛ ꯑꯩꯈꯣꯏꯒꯤ ꯁꯦꯠ ꯑꯣꯏꯅꯀꯣ ꯎꯝ ꯑꯆꯧꯕꯗ ꯑꯧ ꯌꯨꯝ ꯁꯪꯒꯥꯕꯒꯤꯅꯦ ꯑꯗꯒꯤ ꯃꯤ ꯂꯥꯛꯊꯣꯛ ꯂꯥꯡꯁꯤꯟꯁꯨ ꯐꯝꯅꯕꯒꯤꯀꯣ ꯃꯆꯥ ꯃꯆꯥꯗꯨꯁꯨ ꯎꯝ ꯑꯗꯩꯗ ꯇꯔꯨꯛ ꯑꯃ ꯂꯧꯔꯒꯦ ꯑꯆꯧꯕꯗ ꯇꯔꯨꯛ ꯑꯃꯒ ꯈꯔ ꯌꯥꯝ ꯂꯧꯖꯒꯦ ꯑꯗꯒꯤ ꯎꯝ ꯍꯣꯏ ꯑꯗꯒꯤ ꯑꯩꯈꯣꯏꯒꯤ ꯊꯨꯃꯣꯛꯇꯤ ꯌꯥꯎꯕ꯭ꯔꯣ ꯑꯧ ꯊꯨꯃꯣꯛꯁꯨ ꯑꯥ ꯑꯧ ꯍꯣꯏ ꯎꯝ ꯑꯗꯨꯁꯨ ꯑꯗꯨꯝ ꯂꯧꯖꯒꯦ ꯎꯝ ꯍꯣꯏ ꯑꯗꯨꯗ ꯑꯧ ꯑꯗꯨꯗꯁꯨ ꯃꯉꯥ ꯑꯃꯒ ꯂꯧꯔꯒꯦ ꯎꯝ ꯈꯔ ꯌꯥꯝꯅ ꯑꯗꯨꯝ ꯂꯧꯖꯒꯦ ꯍꯣꯏ ꯑꯥ ꯑꯧ ꯑꯧ ꯄꯣꯂꯥꯡ ꯑꯗꯨꯁꯨ ꯂꯧꯒꯦ ꯑꯆꯧꯕ ꯑꯃꯒ ꯃꯆꯥ ꯑꯃꯒ ꯂꯧꯖꯒꯦ ꯎꯝ ꯍꯣꯏ ꯍꯣꯏ ꯎꯝ ꯍꯣꯏ ꯑꯆꯧꯕꯗ ꯗꯔꯖꯟ ꯇꯪꯈꯥꯏ ꯑꯃ ꯂꯧꯔꯒꯦ ꯃꯆꯥꯗ ꯇꯪꯈꯥꯏ ꯑꯃꯒꯀꯣ ꯍꯣꯏ ꯍꯧꯖꯤꯛꯀꯤ ꯎꯝ ꯄꯣꯠ ꯀꯩꯅꯣ ꯇꯧꯕꯩꯗꯨꯁꯨ ꯁꯦꯡꯒꯥꯗꯣ ꯑꯗꯨꯁꯨ ꯑꯗꯨꯝ ꯍꯥꯞꯄꯤꯔꯛꯑꯣ ꯎꯝ ꯑꯗꯨꯁꯨ ꯑꯗꯨꯝ ꯂꯩꯖꯒꯦ ꯎꯝ ꯑꯧ ꯍꯣꯏ ꯑꯣ ꯑꯗꯨ ꯑꯣ ꯑꯣ ꯁꯥꯏꯗꯁꯨ ꯌꯥꯝ ꯆꯠꯅꯩꯌꯦꯕꯀꯣ ꯑꯗꯨ ꯑꯩꯁꯨ ꯌꯣꯟꯕꯒꯤ ꯑꯣꯏꯅ ꯄꯨꯂꯞ ꯁꯦꯠ ꯁꯦꯠ ꯂꯧꯖꯒꯦ ꯑꯗꯨꯁꯨ ꯑꯩꯅ ꯌꯣꯟꯖꯅꯕ ꯑꯧ ꯎꯝ ꯀꯃꯤꯁꯟ ꯑꯗꯨꯝ ꯇꯧꯕꯤꯔꯛꯑꯣ ꯑꯩꯁꯨ ꯑꯩꯁꯨ ꯌꯣꯟꯗꯣꯏꯅꯤꯀꯣ ꯁꯦꯟꯗꯣꯡꯗꯣ ꯂꯩꯅꯕ ꯎꯝ ꯃꯤꯔꯨꯛꯇꯣ ꯍꯣꯏ ꯃꯤꯔꯨꯛꯁꯨ ꯑꯗꯨꯝ ꯑꯧ ꯃꯤꯔꯨꯛꯁꯨ ꯑꯗꯨꯝ ꯈ ꯌꯥꯝꯅ ꯑꯗꯨꯝ ꯗꯔꯖꯟ ꯑꯃ ꯑꯣꯏꯔꯁꯨ ꯌꯥꯏ ꯑꯩꯅ ꯑꯗꯨꯝ ꯄꯣꯠꯁꯦ ꯌꯣꯟꯗꯣꯏꯅꯤꯅꯀꯣ ꯎꯝ ꯍꯣꯏ ꯑꯩ ꯑꯗꯨꯝ ꯑ ꯃꯈꯜ ꯃꯈꯜꯗꯣ ꯑꯗꯨꯝ ꯑꯗꯨꯝ ꯌꯦꯡꯉꯒ ꯑꯗꯨꯝ ꯄꯤꯕꯤꯔꯛꯑꯣ ꯑꯆꯧꯕ ꯈꯔ ꯃꯆꯥ ꯈꯔ ꯑꯥ ꯑꯧ ꯍꯣꯏ ꯑꯧ ꯍꯥꯏꯖꯒꯦ ꯑꯩꯅ ꯑꯗꯨꯝ ꯑꯩꯅ ꯑꯗꯨꯝ ꯁꯣ ꯇꯧꯕꯗꯀꯣ ꯃꯍꯩ ꯃꯍꯩ ꯑꯗꯨꯝ ꯂꯣꯏ ꯂꯧꯅꯔꯅꯤ ꯄꯣꯠꯇꯨꯗꯤ ꯐꯖꯕ ꯉꯥꯛꯇ ꯄꯤꯕꯤꯔꯛꯑꯣ ꯎꯝ ꯍꯣꯏ ꯎꯝ ꯑꯧ ꯑꯧ ꯑꯗꯨꯁꯨ ꯈꯔ ꯂꯧꯖꯒꯦ ꯎꯝ ꯍꯣꯏ ꯎꯝ ꯍꯣꯏ ꯎꯝ ꯃꯥꯅꯦ ꯑꯩꯈꯣꯏ ꯈꯨꯠ ꯁꯥ ꯈꯨꯠ ꯑꯩꯈꯣꯏ ꯏꯁꯥꯅ ꯁꯥꯖꯕꯁꯤꯅꯁꯨ ꯃꯌꯥꯝꯅꯁꯨ ꯄꯥꯝꯅꯩꯌꯦ ꯑꯗꯨꯅ ꯑꯩꯅ ꯑꯅꯝꯕ ꯑꯅꯧ ꯑꯅꯧꯕ ꯁꯥꯕꯒꯩꯗꯣ ꯑꯗꯨꯝ ꯂꯣꯏꯅꯃꯛ ꯍꯥꯞꯄꯤꯔꯛꯑꯣ ꯑꯗꯨꯝ ꯌꯨꯝꯗ ꯑꯗꯨꯝ ꯊꯤꯟꯕꯤꯔꯛꯑꯣ ꯑꯗꯨꯒ ꯎꯝ ꯍꯣꯏ

ꯑꯗꯨꯝ ꯀꯦꯁ ꯑꯣꯏꯅ ꯑꯧ ꯀꯦꯁ ꯑꯣꯏꯅ ꯀꯩꯅꯣ ꯇꯧꯔꯁꯨ ꯌꯥꯏꯌꯦ ꯑꯩꯅ ꯑꯗꯨꯝ ꯊꯤꯜꯂꯛꯄꯗꯨꯗ ꯀꯦꯁ ꯑꯣꯏ ꯄꯤꯔꯛꯑꯒꯦ ꯀꯃꯤꯁꯟ ꯑꯗꯨꯝ ꯌꯦꯡꯕꯤꯔꯛꯑꯣ ꯎꯝ ꯑꯧ ꯑꯧ ꯍꯣꯏ